ꯁꯥꯟꯅ ꯈꯣꯠꯅꯕꯒꯤ ꯁ꯭ꯀꯣꯂꯔꯁꯤꯞ ꯊꯣꯏꯗꯣꯛꯅ ꯈꯪꯗꯦ ꯑꯗꯨꯒ ꯑꯩꯅ ꯄꯥꯝꯕꯗꯤ ꯒꯚꯔꯟꯃꯦꯟꯁꯤꯡꯅ ꯁꯥꯟꯅꯔꯣꯏꯁꯤꯡꯒꯤ ꯗꯥꯏꯠ ꯆꯥꯕꯗ ꯃꯇꯦꯡ ꯑꯣꯏꯅ ꯊꯥ ꯊꯥꯒꯤ ꯄꯩꯁꯥ ꯄꯤꯕꯤꯔꯕꯗꯤ ꯁꯥꯟꯅꯔꯣꯏꯁꯤꯡꯒꯤ ꯑꯋꯥꯕ ꯂꯩꯔꯣꯏ ꯑꯋꯥꯕ ꯑꯋꯥꯕ ꯂꯩꯇꯅꯕ ꯊꯥ ꯊꯥꯒꯤ ꯄꯩꯁꯥ ꯈꯒ ꯃꯇꯦꯡ ꯄꯥꯡꯕꯤꯅꯕ ꯑꯩꯒꯤ ꯑꯄꯥꯝꯕ ꯂꯩ ꯁꯥꯟꯅꯔꯣꯏꯁꯤꯡꯅ ꯃꯆꯤ ꯑꯣꯏꯕ ꯆꯤꯟꯖꯥꯛ ꯆꯥꯔꯕꯗꯤ ꯃꯥꯏꯌꯣꯛꯅꯕ ꯀꯌꯥ ꯂꯝꯕꯥ ꯄꯥꯕ ꯉꯝꯒꯅꯤ ꯁꯥꯟꯅꯔꯣꯏꯁꯤꯡꯅ ꯑꯌꯥꯝꯕ ꯂꯥꯏꯔꯕ ꯂꯥꯏꯔꯕ ꯑꯣꯏꯕꯅꯤꯅ ꯕꯦꯂꯦꯟꯁ ꯗꯥꯏꯠ ꯆꯥꯕ ꯉꯝꯗꯦ ꯃꯔꯝ ꯑꯗꯨꯅ ꯒꯚꯔꯟꯃꯦꯟꯅ ꯊꯥ ꯊꯥꯒꯤ ꯁ꯭ꯀꯣꯂꯔꯁꯤꯞ ꯄꯤꯕꯤꯔꯕꯗꯤ ꯁꯥꯟꯅꯔꯣꯏꯁꯤꯡꯗ ꯌꯥꯝꯅ ꯀꯥꯟꯅꯒꯅꯤ ꯈꯜꯂꯤ ꯁꯥꯟꯅꯔꯣꯏꯁꯤꯡꯅ ꯀꯝꯄꯤꯇꯤꯁꯟ ꯌꯥꯎꯕ ꯑꯔꯥꯞꯄ ꯃꯐꯝꯗ ꯆꯠꯄꯗ ꯄꯩꯁꯥ ꯌꯥꯝꯅ ꯆꯪꯏ ꯄꯩꯁꯥ ꯌꯥꯝꯅ ꯆꯪꯕ ꯃꯔꯝꯅ ꯀꯝꯄꯤꯇꯤꯁꯟ ꯑꯗꯨ ꯌꯥꯎꯕ ꯌꯥꯎꯗꯕ ꯃꯔꯝ ꯑꯁꯤꯅ ꯒꯚꯔꯟꯃꯦꯟꯅ ꯇꯤꯛꯀꯦꯠ ꯑꯃꯗꯤ ꯆꯠꯊꯣꯛ ꯆꯠꯁꯤꯟꯒꯤ ꯂꯩꯐꯝ ꯄꯩꯁꯥ ꯑꯗꯨ ꯄꯨꯊꯣꯛꯂꯕꯗꯤ ꯁꯥꯟꯅꯔꯣꯏꯁꯤꯡꯒꯤ ꯑꯋꯥꯕ ꯑꯗꯨ ꯀꯣꯛꯀꯅꯤ ꯈꯜꯂꯤ ꯁꯥꯟꯅꯔꯣꯏꯁꯤꯡꯅ ꯑꯔꯨꯕ ꯂꯩꯅꯥ ꯂꯥꯏꯌꯣꯡ ꯌꯥꯎꯔꯛꯄ ꯌꯥꯎꯔꯛꯂꯕꯗꯤ ꯒꯚꯔꯟꯃꯦꯟꯅ ꯐ꯭ꯔꯤꯗ ꯂꯥꯏꯌꯦꯡ ꯆꯠꯊꯕ ꯆꯠꯊꯕ ꯀꯌꯥ ꯌꯥꯎꯕꯤꯔꯕꯗꯤ ꯁꯥꯟꯅꯔꯣꯏꯁꯤꯡꯒꯤ ꯊꯧꯅꯥ ꯀꯌꯥ ꯑꯣꯏꯕ ꯐꯪꯒꯅꯦ ꯍꯥꯏꯅ ꯑꯩꯒꯤ ꯋꯥꯈꯜꯗ ꯂꯩ